ꯑꯩꯅ ꯑꯩꯈꯣꯏꯒꯤ ꯌꯨꯝꯗ ꯏꯁꯤꯡ ꯆꯨꯝꯊꯣꯛꯅꯉꯥꯏ ꯏꯁꯤꯡꯁꯤ ꯍꯥꯟꯅ ꯁꯧꯔꯒ ꯏꯁꯤꯡꯁꯤ ꯏꯪꯉꯦ ꯍꯥꯏꯔ ꯀꯥꯟꯗ ꯑꯃꯨꯛ ꯐꯤ ꯐꯤꯖꯝꯁꯤꯗ ꯑꯃꯨꯛ ꯍꯩꯗꯣꯛꯑꯦ ꯑꯗꯨꯒ ꯏꯁꯤꯡ ꯍꯥꯏꯗꯤ ꯄꯨꯈ꯭ꯔꯤꯒꯤ ꯇꯣꯇꯤꯒꯤ ꯑꯣꯏꯔꯁꯨ ꯐꯤꯖꯤꯀ꯭ꯔꯤ ꯍꯥꯏꯗꯣꯛꯏ ꯕ꯭ꯂꯤꯆꯤꯡ ꯄꯥꯎꯗꯔ ꯍꯥꯞꯆꯤꯜꯂꯤ ꯑꯗꯨꯒꯤꯁꯨ ꯃꯊꯛꯇ ꯍꯥꯏꯗꯤ ꯑꯩꯈꯣꯏ ꯀꯥꯀꯥ ꯑꯃꯅ ꯏꯁꯤꯡꯁꯤ ꯆꯨꯝꯊꯣꯛꯅꯤꯡꯉꯥꯏ ꯄ꯭ꯔꯣꯁꯦꯁꯀꯤ ꯑꯣꯏꯅ ꯏꯁꯤꯡꯁꯤ ꯍꯋꯥꯏ ꯆꯦꯡꯋꯥꯏ ꯑꯗꯩꯗꯤ ꯅꯨꯡ ꯂꯁꯤꯡ ꯀꯩ ꯀꯩ ꯍꯥꯞꯄꯒ ꯑꯃꯨꯛ ꯄꯨꯟꯗ ꯑꯃꯨꯛ ꯆꯨꯝꯊꯣꯛꯏ ꯑꯗꯨꯒ ꯑꯗꯨꯝ ꯏꯁꯤꯡꯁꯤ ꯊꯛꯄ ꯌꯥꯅꯉꯥꯏ ꯆꯥꯡ ꯑꯗꯨꯝ ꯁꯦꯝꯃꯦ ꯑꯩꯈꯣꯏꯅ